ꯑꯩꯍꯥꯛꯅ ꯑꯉꯥꯡ ꯑꯣꯏꯔꯤꯉꯩ ꯃꯇꯝꯗꯗꯤ ꯃꯈꯜ ꯀꯌꯥꯒꯤ ꯃꯁꯥꯟꯅ ꯀꯌꯥ ꯁꯥꯟꯅꯩ ꯎ ꯂꯥꯎꯕꯤ ꯁꯦꯛꯗ꯭ꯔꯝ ꯆꯣꯡꯕ ꯂꯕꯔ ꯕꯦꯟ ꯆꯣꯡꯕ ꯀꯣ ꯃꯈꯜ ꯀꯌꯥꯒꯤ ꯁꯥꯟꯅꯕꯁꯤꯡ ꯏꯃꯥꯟꯅꯕꯤ ꯀꯌꯥꯒ ꯁꯥꯟꯅꯃꯤꯟꯅꯩ ꯑꯗꯨꯕꯨ ꯍꯧꯖꯤꯛꯀꯤ ꯃꯇꯝꯗꯗꯤ ꯑꯉꯥꯡꯁꯤꯡ ꯍꯧꯒꯠꯂꯛꯂꯤꯕ ꯑꯉꯥꯡꯁꯤꯡ ꯑꯁꯤ ꯍꯥꯏꯔꯤꯕ ꯊꯥꯏꯅꯉꯩꯒꯤ ꯃꯁꯥꯟꯅꯁꯤꯡ ꯑꯁꯤ ꯑꯃꯠꯇ ꯃꯁꯛ ꯈꯪꯗ꯭ꯔꯦ ꯑꯗꯨꯅ ꯊꯥꯏꯅꯉꯩꯒꯤ ꯑꯣꯏꯕ ꯃꯁꯥꯟꯅꯁꯤꯡ ꯑꯁꯤ ꯌꯥꯝꯅ ꯌꯣꯛꯈꯠꯅꯤꯡꯉꯤ ꯃꯈꯣꯏꯁꯤꯡ ꯑꯁꯤ ꯌꯥꯝꯅ ꯃꯨꯠꯍꯟꯅꯤꯡꯗꯦ